ꯃꯅꯤꯄꯨꯔꯒꯤ ꯂꯣꯟ ꯑꯁꯤ ꯑꯩꯈꯣꯏꯒꯤ ꯁ꯭ꯇꯦꯠ ꯃꯅꯤꯄꯨꯔ ꯁ꯭ꯇꯦꯠꯀꯤ ꯃꯅꯨꯡꯗ ꯂꯩꯔꯤꯕ ꯂꯣꯟꯁꯤꯡꯗꯒꯤ ꯈꯦꯅꯩ ꯍꯥꯏꯗꯤ ꯃꯅꯤꯄꯨꯔꯗꯤ ꯇꯣꯉꯥꯟ ꯇꯣꯉꯥꯟꯕ ꯖꯥꯇꯤꯅ ꯈꯨꯟꯗꯥꯕ ꯂꯝꯅꯤ ꯑꯗꯨꯅ ꯂꯣꯟ ꯃꯁꯥ ꯃꯁꯥꯒꯤ ꯖꯥꯇꯤꯒꯤ ꯂꯣꯟ ꯂꯩꯖꯩ ꯑꯗꯨꯕꯨ ꯑꯩꯈꯣꯏ ꯀꯝꯃꯟ ꯑꯣꯏꯅ ꯃꯅꯤꯄꯨꯔꯗ ꯂꯩꯔꯤꯕ ꯃꯤꯁꯤꯡꯗꯤ ꯇꯣꯉꯥꯟ ꯇꯣꯉꯥꯟꯕ ꯂꯣꯟ ꯂꯣꯟꯅꯔꯒꯁꯨ ꯃꯅꯤꯄꯨꯔꯒꯤ ꯑꯣꯏꯕ ꯑꯩꯈꯣꯏꯒꯤ ꯂꯣꯟꯁꯤꯗ ꯑꯗꯨꯝ ꯍꯩ ꯍꯥꯏꯗꯤ ꯈꯨꯗꯝ ꯑꯣꯏꯅ ꯅꯒꯥꯕꯨ ꯍꯥꯏꯔꯁꯨ ꯅꯒꯥꯒꯤ ꯃꯔꯣꯟ ꯇꯣꯉꯥꯟꯅ ꯂꯩꯖꯩ ꯑꯗꯨ ꯃꯩꯇꯩꯒꯤ ꯍꯥꯏꯔꯁꯨ ꯃꯩꯇꯩꯒꯤ ꯂꯣꯟ ꯇꯣꯉꯥꯟꯅ ꯂꯩꯖꯩ ꯑꯗꯨꯕꯨ ꯂꯣꯟ ꯐꯥꯎꯅꯔꯛꯄ ꯀꯥꯟꯗꯗꯤ ꯃꯩꯇꯩꯒꯤ ꯃꯩꯇꯩ ꯂꯣꯟꯁꯤꯗ ꯑꯣꯏꯅ ꯃꯅꯤꯄꯨꯔ ꯂꯣꯟꯁꯤ ꯑꯣꯏꯅ ꯑꯗꯨꯝ ꯂꯣꯟꯅꯩ ꯑꯗꯨ ꯃꯅꯤꯄꯨꯔ ꯂꯣꯟꯁꯤꯅ ꯀꯝꯃꯜ ꯑꯣꯏꯅ ꯑꯗꯨꯃꯥꯏꯅ ꯁꯤꯖꯤꯟꯅꯩ ꯇꯧꯕꯇꯕꯨ ꯖꯥꯇꯤ ꯂꯩꯔꯤꯕ ꯃꯅꯤꯄꯨꯔꯗ ꯂꯩꯔꯤꯕ ꯖꯥꯇꯤ ꯈꯨꯗꯤꯡꯃꯛꯁꯤꯗ ꯖꯥꯇꯤ ꯖꯥꯇꯤ ꯄꯨꯝꯅꯃꯛꯀꯤ ꯃꯁꯥ ꯃꯁꯥꯒꯤ ꯑꯣꯏꯕ ꯂꯣꯟꯗꯤ ꯂꯩꯇꯩ ꯑꯗꯨꯕꯨ ꯃꯅꯤꯄꯨꯔ ꯑꯣꯏꯅ ꯀꯝꯃꯟ ꯑꯣꯏꯅ ꯁꯤꯖꯤꯟꯅꯩ